ꯇꯣꯝꯕ ꯉꯔꯥꯡ ꯑꯩꯈꯣꯏ ꯑꯅꯤ ꯉꯔꯥꯡ ꯏꯝꯐꯥꯜꯗ ꯆꯠꯃꯤꯟꯅꯕꯗꯨ ꯑꯗꯨꯗ ꯑꯩꯒꯤ ꯄ꯭ꯔꯁ ꯑꯃ ꯇꯥꯍꯧꯔꯦ ꯑꯗꯨꯅ ꯅꯪꯒꯤ ꯒꯥꯔꯤ ꯃꯅꯨꯡꯗ ꯅꯠꯇ꯭ꯔꯒꯅ ꯕꯦꯟꯒꯤ ꯑꯣꯔ ꯁꯤꯠ ꯃꯈꯥꯗꯒ ꯇꯥꯁꯤꯟꯕ꯭ꯔ ꯌꯦꯡꯉꯨ ꯑꯗꯨ ꯅꯪꯅ ꯊꯦꯡꯅꯔꯒꯗꯤ ꯍꯣꯔꯦꯟꯗꯨ ꯅꯃꯥꯖ ꯁꯣꯟꯕ ꯊꯣꯂꯛꯄꯗ ꯄꯥꯏꯕꯤꯔꯛꯑꯣ ꯄꯨꯊꯣꯛꯄꯤꯔꯛꯑꯣ ꯑꯩꯁꯨ ꯍꯣꯔꯦꯟ ꯅꯃꯥꯖ ꯁꯣꯟꯕ ꯊꯣꯛꯂꯛꯀꯅꯤ ꯑꯗꯨꯗ ꯑꯩ ꯂꯧꯔꯒꯦ